ꯑꯥ ꯀꯩꯅꯣ ꯀꯛꯆꯤꯡꯗ ꯂꯥꯛꯄꯅꯦꯕꯀꯣ ꯑꯩꯁꯦ ꯑꯗꯨ ꯀꯛꯆꯤꯡꯒꯤ ꯀꯋꯥꯏ ꯀꯋꯥꯏ ꯖꯒꯥꯗ ꯍꯥꯏꯗꯤ ꯀꯣꯏꯕꯝ ꯑꯣꯏꯔꯣ ꯌꯦꯡꯕꯝ ꯑꯣꯏꯔꯣ ꯃꯐꯝ ꯖꯒꯥ ꯍꯥꯏꯗꯤ ꯈꯪꯕꯤꯕ꯭ꯔꯥ ꯑꯥ ꯑꯗꯨ ꯑ ꯑꯩꯅ ꯀꯩꯒꯨꯝꯕ ꯆꯠꯀꯦ ꯍꯥꯏ ꯇꯥꯔꯒꯗꯤ ꯀꯔꯝꯕꯅ ꯈ꯭ꯋꯥꯏ ꯍꯥꯟꯅ ꯆꯠꯄꯅ ꯍꯥꯏꯗꯤ ꯑꯩꯅ ꯑꯩꯅ ꯍꯥꯏꯗꯤ ꯈ꯭ꯋꯥꯏ ꯍꯥꯟꯅ ꯆꯠꯀꯦ ꯍꯥꯏꯅ ꯈꯜꯂꯗꯤ ꯀꯔꯝꯕ ꯇꯨꯔꯤꯁ ꯇꯧꯕꯅ ꯐꯩ ꯍꯥꯏꯅ ꯈꯜꯂꯤ ꯑꯣ ꯑꯗꯨ ꯑꯥ ꯑꯥ ꯑꯥ ꯑꯗꯨ ꯀꯛꯆꯤꯡ ꯒꯥꯔꯗꯦꯟ ꯆꯠꯀꯦ ꯍꯥꯏ ꯇꯥꯔꯒꯗꯤ ꯑꯩ ꯍꯥꯏꯗꯤ ꯑꯩꯉꯣꯟꯗ ꯀꯔꯤ ꯀꯔꯤ ꯍꯥꯏꯗꯤ ꯑꯩ ꯀꯛꯆꯤꯡ ꯒꯥꯔꯗꯦꯟꯗ ꯆꯪꯒꯦ ꯍꯥꯏ ꯇꯥꯔꯒꯗꯤ ꯀꯩ ꯀꯩ ꯗꯔꯀꯥꯔ ꯑꯣꯏ ꯑꯗꯨ ꯑꯗꯨꯃꯒ ꯍꯥꯏꯕꯤꯌꯨꯅꯦ ꯍꯥꯏꯗꯤ ꯑꯗꯨ ꯑꯩꯅ ꯑꯣ ꯑꯩ ꯑꯩꯒꯤ ꯀꯩꯒꯨꯝꯕ ꯑꯩꯅ ꯑꯩꯒꯤ ꯒꯥꯔꯤꯅ ꯂꯥꯛꯄ ꯑꯣꯏꯔꯒꯅ ꯀꯃꯥꯏꯅ ꯇꯧꯕ ꯑꯣ ꯑꯣꯑꯣ ꯍꯣꯏ ꯍꯣꯏ ꯌꯥꯝ ꯅꯨꯡꯉꯥꯏꯖꯔꯦ ꯑꯗꯨꯗꯤ ꯑꯥ ꯑꯥ ꯍꯣꯏ ꯑꯩ ꯍꯣꯏ ꯌꯧꯁꯤꯟꯖꯔꯒꯦ ꯑꯗꯨꯝ ꯑꯩ ꯀꯩꯅꯣ ꯍꯥꯏꯗꯤ ꯑꯩ ꯐꯔꯁ ꯆꯣꯏꯁꯁꯤ ꯀꯛꯆꯤꯡ ꯒꯥꯔꯗꯦꯟ ꯍꯥꯟꯅ ꯆꯪꯖꯔꯒꯦ ꯑꯗꯨꯒ ꯊꯣꯛꯂꯛꯄꯗ ꯑꯗꯨꯝ ꯑꯩ ꯀꯛꯆꯤꯡꯒꯤ ꯃꯥꯔꯀꯦꯠꯇ ꯑꯗꯨꯝ ꯆꯪꯖꯔꯒꯦ ꯑꯥ ꯑꯥ ꯑꯥ ꯎꯝ ꯍꯣꯏ ꯍꯣꯏ ꯍꯣꯏ ꯌꯥꯝ ꯅꯨꯡꯉꯥꯏꯖꯔꯦ ꯑꯗꯨꯗꯤ ꯊꯝꯖꯔꯒꯦ